ꯌꯦꯁ ꯃꯥꯅꯤ

ꯂꯣꯛ ꯊꯨꯡꯉꯤ

ꯎꯝ ꯂꯣꯛ ꯊꯨꯡꯕ ꯍꯥꯏꯕꯁꯤ ꯏꯁꯥꯗ ꯑꯏꯪꯕ ꯐꯥꯎꯔꯕ ꯅꯨꯡꯁꯤꯠ ꯅꯨꯡꯁꯥ ꯃꯌꯥꯝ ꯊꯦꯡꯅꯕ ꯃꯇꯨꯡꯗ ꯊꯨꯡꯂꯛꯄꯅꯤ ꯀꯣꯛ ꯆꯤꯛꯄ ꯐꯥꯎꯒꯅꯤ ꯃꯗꯨ ꯐꯅꯉꯥꯏꯒꯤꯗꯃꯛꯇ ꯒꯨꯂꯤ ꯁꯤꯖꯤꯟꯅꯒꯅꯤ ꯇꯉꯥꯏꯐꯗꯅ ꯑꯗꯨꯒ ꯑꯁꯥꯕ ꯏꯁꯤꯡ ꯊꯛꯀꯗꯧꯕꯅꯤ ꯒꯨꯂꯤ ꯄꯦꯔꯥꯁꯤꯇꯥꯃꯣꯜ ꯒꯨꯝꯕ ꯑꯗꯒꯤ ꯀꯣꯛ ꯆꯤꯛꯄꯒꯤ ꯒꯨꯂꯤ ꯆꯥꯕꯤꯒꯗꯧꯕꯅꯤ ꯑꯗꯨꯒ ꯂꯣꯛ ꯊꯨꯡꯕ ꯑꯗꯨ ꯐꯅꯉꯥꯏꯒꯤꯗꯃꯛꯇ ꯚꯤꯛꯁ ꯀꯨꯝꯕ ꯑꯗꯒꯤ ꯈꯅꯥꯎ ꯁꯥꯒꯠꯅꯤꯉꯥꯏꯒꯤꯗꯃꯛꯇ ꯏꯁꯤꯡ ꯑꯁꯥꯕ ꯁꯤꯖꯤꯟꯅꯕ ꯌꯥꯏ ꯑꯃꯁꯨꯡ ꯑꯩꯈꯣꯏꯅ ꯂꯝꯕꯤ ꯁꯣꯔꯣꯛ ꯆꯠꯄ ꯃꯇꯝꯗ ꯃꯥꯛꯁ ꯎꯞꯄꯤꯕ ꯇꯉꯥꯏꯐꯗꯅ ꯇꯧꯕꯤꯒꯗꯕꯅꯤ

ꯎꯝ ꯆꯥꯕ ꯃꯇꯝꯗ ꯑꯩꯈꯣꯏꯅ ꯃꯤꯑꯣꯏꯕ ꯑꯃꯅ ꯆꯥꯕꯒꯤ ꯃꯇꯝꯁꯦ ꯑꯌꯨꯛ ꯅꯨꯃꯤꯗꯥꯡ ꯍꯥꯏꯅ ꯂꯩꯌꯦ ꯑꯗꯨꯗ ꯆꯥꯕ ꯃꯇꯝꯗ ꯑꯣꯚꯔ ꯑꯣꯏꯅ ꯆꯥꯕꯤꯗꯕ ꯍꯧꯖꯤꯛꯇꯤ ꯏꯟꯊꯝꯒꯤ ꯃꯇꯝꯅꯤꯅ ꯇꯨꯝꯕꯗ ꯌꯥꯝꯅ ꯋꯥꯏ ꯃꯔꯝ ꯑꯁꯤꯅ ꯅꯨꯡꯊꯤꯜꯒꯤ ꯃꯇꯝ ꯇꯦꯟꯕꯅꯤꯅ ꯆꯥꯕ ꯃꯇꯝꯗ ꯈꯖꯤꯛ ꯈꯖꯤꯛꯇꯪ ꯆꯥꯕꯤꯒꯗꯕꯅꯤ ꯂꯣꯗ ꯑꯣꯏꯅ ꯆꯥꯔꯣꯏꯗꯕꯅꯤ ꯑꯗꯨꯒ ꯏꯁꯤꯡ ꯊꯛꯄ ꯃꯇꯝꯗ ꯏꯁꯤꯡ ꯁꯧꯍꯜꯂꯒ ꯊꯛꯄ ꯕꯣꯏꯜ ꯇꯧꯔꯒ ꯃꯇꯧ ꯑꯁꯨꯝꯅ ꯑꯩꯈꯣꯏꯅ ꯏꯁꯥꯒꯤ ꯆꯦꯛꯁꯤꯟ ꯊꯧꯔꯥꯡ ꯂꯧꯈꯠꯆꯒꯗꯕꯅꯤ ꯏꯃꯨꯡꯒꯤ ꯂꯩꯔꯤꯕ ꯑꯍꯜ ꯂꯃꯟꯁꯤꯡꯒ ꯐꯗꯤ ꯁꯥꯄꯣꯟ ꯄꯨꯟꯕꯤꯔꯣꯏꯗꯧꯕꯅꯤ ꯂꯣꯛ ꯊꯨꯡꯕ ꯃꯇꯝꯗ ꯍꯥꯏꯕꯗꯤ ꯔꯨꯃꯥꯜ ꯀꯩꯀꯩ ꯄꯨꯟꯕ ꯃꯇꯝꯗ ꯌꯥꯝꯅ ꯇꯉꯥꯏꯐꯗꯅ ꯑꯋꯥꯕ ꯃꯌꯣꯛꯅꯔꯛꯀꯅꯤ ꯃꯊꯪ ꯑꯃꯗꯒꯤ ꯑꯃꯗ ꯆꯣꯡꯉꯤ ꯑꯇꯩ ꯀꯔꯤꯒꯨꯝꯕ ꯄꯦꯁꯦꯟꯒꯤ ꯁꯥꯏꯠꯇꯒꯤ ꯈꯪꯅꯤꯡꯕ

ꯑꯣ ꯍꯣꯏ ꯍꯣꯏ ꯊꯦꯡꯀꯤꯌꯨ ꯊꯦꯡꯀꯤꯌꯨ